ꯑꯩꯅ ꯃꯤ ꯃꯁꯤꯡ ꯌꯥꯝꯕꯒꯤ ꯆꯥꯛ ꯊꯣꯡꯕ ꯇꯥꯕ ꯃꯇꯝꯗ ꯑꯩꯅ ꯊꯦꯡꯅꯈꯤꯕ ꯑꯦꯛꯁꯄꯤꯔꯤꯌꯦꯟꯁ ꯑꯗꯨꯗꯤ ꯑꯍꯥꯟꯕꯗ ꯑꯩꯅ ꯆꯥꯛ ꯑꯦꯟꯁꯥꯡ ꯊꯣꯡꯕꯗ ꯆꯪꯒꯗꯕ ꯃꯔꯨ ꯃꯔꯥꯡ ꯃꯅꯥ ꯃꯁꯤꯡ ꯆꯦꯡ ꯆꯥꯛ ꯀꯣꯟꯂꯤꯛ ꯄꯨꯝꯅꯃꯛ ꯁꯦꯝꯕꯤ ꯁꯥꯕꯤꯗꯨꯅ ꯊꯝꯃꯤ ꯃꯔꯨ ꯃꯔꯥꯡ ꯗꯨꯀꯥꯟꯗꯒꯤ ꯂꯩꯔꯛꯇꯨꯅ ꯐꯖꯅ ꯉꯧꯊꯣꯛꯄꯤꯗꯨꯅ ꯐꯖꯅ ꯒ꯭ꯔꯥꯏꯟꯗ꯭ꯔꯗ ꯇꯛꯈꯥꯏꯗꯨꯅ ꯀꯣꯟꯇꯦꯟꯅ꯭ꯔꯁꯤꯡꯗ ꯍꯥꯞꯆꯤꯟꯕꯤꯗꯨꯅ ꯊꯝꯃꯤ ꯑꯗꯨꯒ ꯃꯅꯥ ꯃꯁꯤꯡ ꯍꯥꯏꯕꯗꯤ ꯇꯤꯜꯍꯧ ꯆꯅꯝ ꯁꯤꯡ ꯃꯔꯣꯏ ꯅꯥꯀꯨꯞꯄꯤ ꯅꯄꯥꯛꯄꯤ ꯐꯗꯤꯒꯣꯝ ꯁꯥ ꯃꯔꯣꯏ ꯑꯁꯤꯅꯆꯤꯡꯕ ꯆꯪꯒꯗꯕ ꯀꯌꯥ ꯑꯗꯨ ꯁꯦꯝꯕꯤ ꯁꯥꯕꯤꯗꯨꯅ ꯄ꯭ꯂꯦꯠ ꯑꯃꯗ ꯍꯥꯞꯇꯨꯅ ꯃꯐꯝ ꯆꯥꯅ ꯊꯝꯃꯤ ꯑꯗꯨꯒ ꯃꯤ ꯌꯥꯝꯕ ꯍꯥꯏꯕꯁꯤ ꯆꯦꯡ ꯀꯦ ꯖꯤ ꯈꯔ ꯌꯥꯝꯅ ꯆꯪꯒꯗꯕꯅ ꯃꯔꯝ ꯑꯣꯏꯔꯒ ꯆꯦꯡꯁꯤꯡ ꯑꯗꯨ ꯐꯖꯅ ꯈꯩꯕꯤꯗꯨꯅ ꯃꯟꯊꯣꯛꯇꯨꯅ ꯆꯦꯡꯐꯨꯗ ꯍꯥꯞꯆꯤꯟꯕꯤ ꯃꯁꯤ ꯄꯨꯝꯅꯃꯛ ꯂꯣꯏꯅ ꯔꯦꯗꯤ ꯊꯝꯂꯕ ꯃꯇꯨꯡ ꯃꯩ ꯍꯧꯒꯠꯇꯨꯅ ꯆꯥꯛꯀꯤ ꯆꯐꯨ ꯑꯃꯗꯤ ꯈꯥꯡ ꯊꯥꯡꯒꯠꯇꯨꯅ ꯊꯣꯡꯅꯕ ꯔꯦꯗꯤ ꯇꯧꯋꯤ ꯃꯤ ꯌꯥꯝꯕꯒꯤ ꯊꯣꯡꯂꯛꯄꯅ ꯃꯔꯝ ꯑꯣꯏꯔꯒ ꯃꯩ ꯑꯗꯨ ꯀꯟꯅ ꯊꯥꯒꯠꯂꯤ ꯃꯔꯝꯗꯤ ꯈꯥꯡꯖꯥꯎ ꯑꯣꯏꯕꯅ ꯃꯩ ꯀꯜꯂꯕꯗꯤ ꯊꯨꯅ ꯃꯨꯜꯂꯤ ꯑꯃꯁꯨꯡ ꯑꯦꯟꯁꯥꯡ ꯑꯗꯨ ꯍꯥꯎꯍꯜꯂꯤ ꯑꯁꯤꯒꯨꯝꯕ ꯀꯌꯥ ꯑꯁꯤꯅ ꯑꯩꯉꯣꯟꯗ ꯈꯤꯇꯪ ꯑꯋꯥꯕ ꯊꯦꯡꯅꯈꯤ ꯃꯊꯪ ꯇꯥꯔꯛꯄꯗ ꯑꯩꯉꯣꯟꯗ ꯑꯁꯨꯝꯅ ꯃꯤꯌꯥꯝꯒꯤ ꯊꯣꯡꯕ ꯇꯥꯔꯛꯂꯕꯗꯤ ꯑꯩ ꯂꯥꯏꯅ ꯊꯣꯡꯕ ꯉꯝꯂꯅꯤ ꯈꯜꯂꯤ ꯀꯔꯤꯒꯨꯝꯕ ꯑꯃ ꯊꯣꯡꯕ ꯊꯥꯛꯄ ꯇꯧꯒꯦ ꯍꯥꯏꯔꯕꯗꯤ ꯊꯣꯡꯕꯗ ꯆꯪꯒꯗꯕ ꯄꯣꯠꯂꯝꯁꯤꯡ ꯑꯗꯨ ꯍꯥꯟꯅ ꯐꯖꯅ ꯁꯦꯝꯕꯤ ꯁꯥꯕꯤꯗꯨꯅ ꯊꯝꯂꯕꯗꯤ ꯑꯋꯥꯕ ꯌꯥꯎꯗꯅ ꯌꯥꯝꯅ ꯂꯥꯏꯅ ꯊꯣꯡꯕ ꯉꯝꯒꯅꯤ